ꯁꯤꯁꯤꯕꯨ ꯊꯤꯅꯨꯡꯒꯩꯒꯤ ꯃꯅꯥ ꯃꯁꯤꯡ ꯌꯣꯟꯕꯤ ꯏꯅꯦꯗꯨ ꯅꯠꯇ꯭ꯔꯣ ꯑꯗꯣ ꯎꯝ ꯑꯗꯣ ꯏꯅꯦꯒꯤꯗ ꯃꯅꯥ ꯃꯁꯤꯡ ꯁꯨꯅ ꯐꯪꯒꯗ꯭ꯔꯣ ꯎꯝ ꯑꯣꯔꯒꯥꯅꯤꯛꯀꯤ ꯑꯣꯏꯕ ꯁꯤ ꯌꯥꯝ ꯄꯥꯝꯖꯩꯑꯕ ꯑꯩꯗꯤ ꯍꯥꯔ ꯂꯥꯡ ꯍꯥꯞꯇꯕ ꯑꯗꯨ ꯑꯗꯣ ꯄ꯭ꯔꯥꯏꯖꯁꯤ ꯀꯌꯥ ꯀꯌꯥ ꯂꯩꯒꯦ ꯎꯝ

ꯑꯗꯣ ꯏꯅꯦꯒꯤꯁꯤ ꯈꯨꯗꯣꯡ ꯆꯥꯕꯗꯤ ꯀꯌꯥ ꯐꯪꯒꯗ꯭ꯔꯣ